ꯑꯩꯒꯤ ꯑꯣꯏꯅꯗꯤ ꯆꯨꯝꯅꯒꯤ ꯆꯦꯒꯤ ꯂꯥꯏꯔꯤꯛꯁꯦ ꯄꯥꯕꯅ ꯍꯦꯟꯅ ꯄꯥꯝꯖꯩ ꯃꯔꯝꯗꯤ ꯆꯦꯗ ꯄꯥꯕ ꯃꯇꯝꯗ ꯑꯩꯈꯣꯏꯅ ꯄꯥꯅꯤꯡꯏꯕ ꯍꯦꯟꯅ ꯃꯔꯨ ꯑꯣꯏꯕ ꯄꯣꯏꯟꯠꯁꯤꯡꯗꯣ ꯑꯗꯨ ꯈꯟꯗꯣꯛꯑꯒ ꯑꯩꯈꯣꯏꯅ ꯂꯥꯏꯟ ꯇꯧꯁꯤꯟꯕ ꯍꯦꯟꯅ ꯐꯖꯕ ꯃꯇꯥꯡꯗꯣ ꯌꯧꯔꯛꯄ ꯃꯇꯝꯗ ꯑꯗꯨꯒ ꯑꯩꯈꯣꯏꯅ ꯍꯥꯏꯂꯥꯏꯠ ꯇꯧꯁꯤꯟꯕ ꯁꯤꯒꯨꯝꯕꯁꯨ ꯌꯥꯔꯦ ꯑꯗꯨꯒꯤ ꯃꯊꯛꯇ ꯑꯃꯨꯛꯀ ꯑꯦꯂꯦꯛꯇ꯭ꯔꯣꯅꯤꯀ ꯚꯥꯔꯖꯟꯗ ꯄꯥꯕ ꯍꯥꯏꯕꯁꯤꯇꯕꯨ ꯑꯩꯈꯣꯏꯅ ꯃꯥꯒꯤ ꯃꯉꯥꯜꯗꯣ ꯌꯥꯎꯗꯕ ꯌꯥꯗꯦ ꯑꯗꯨꯒꯤ ꯃꯉꯥꯜꯗꯨꯒꯤ ꯃꯇꯦꯡꯅ ꯑꯩꯈꯣꯏꯅ ꯑꯦꯂꯦꯛꯇ꯭ꯔꯣꯅꯤꯀ ꯚꯥꯔꯖꯟꯗꯒꯤ ꯄꯥꯕ ꯉꯝꯕꯅꯤ ꯍꯥꯏꯔꯤꯕ ꯃꯉꯥꯜꯗꯣ ꯑꯩꯈꯣꯏꯅ ꯈꯤꯇꯪ ꯃꯇꯝ ꯀꯨꯏꯅ ꯌꯦꯡꯁꯤꯜꯂꯛꯄ ꯃꯇꯝꯗ ꯑꯩꯈꯣꯏꯒꯤ ꯃꯤꯠꯇ ꯅꯨꯡꯉꯥꯏꯔꯛꯇꯕ ꯃꯤꯠ ꯃꯅꯨꯡꯗ ꯆꯤꯛꯂꯛꯄ ꯃꯤꯠ ꯄꯥꯡꯕ ꯃꯇꯝꯗ ꯅꯞꯁꯤꯟꯅꯔꯛꯄ ꯑꯗꯒꯤ ꯃꯤꯠ ꯀꯣꯛ ꯆꯤꯛꯂꯛꯄ ꯁꯤꯒꯨꯝꯕ ꯀꯌꯥ ꯊꯦꯡꯅꯩ ꯂꯥꯏꯔꯤꯛꯄꯕ ꯍꯥꯏꯕꯁꯤꯇꯕꯨ ꯃꯤꯅꯠ ꯑꯃ ꯑꯅꯤꯗꯪ ꯌꯦꯡꯉꯝꯃꯒ ꯇꯣꯛꯄ ꯌꯥꯕ ꯅꯠꯇꯕꯅꯤꯅ ꯀꯨꯏꯅ ꯌꯦꯡꯁꯤꯟꯂꯛꯄ ꯑꯣꯏꯕꯅꯤꯅ ꯃꯤꯠꯇ ꯃꯗꯨꯒꯤ ꯗꯤꯐꯦꯛ ꯌꯥꯝꯅ ꯂꯥꯛꯏ ꯑꯗꯨꯅ ꯑꯩꯈꯣꯏꯅ ꯈꯤꯇꯪ ꯀꯨꯏꯅ ꯄꯥꯁꯤꯜꯂꯛꯄ ꯃꯇꯝꯗ ꯍꯛꯆꯥꯡꯗ ꯅꯨꯡꯉꯥꯏꯔꯛꯇꯕ ꯃꯌꯥꯝ ꯌꯥꯎꯔꯛꯑꯦ ꯑꯗꯨꯅ ꯑꯩꯈꯣꯏꯅ ꯑꯦꯂꯦꯛꯇ꯭ꯔꯣꯅꯤꯀ ꯚꯥꯔꯖꯟꯁꯦ ꯑꯩꯒꯤ ꯑꯣꯏꯅꯗꯤ ꯌꯥꯝꯅ ꯍꯛꯆꯥꯡꯗ ꯁꯣꯛꯍꯟꯕ ꯑꯣꯏꯅꯁꯨ ꯈꯜꯂꯤ ꯑꯗꯨꯒ ꯌꯥꯝꯟꯁꯨ ꯄꯥꯝꯖꯗꯦ ꯈ꯭ꯋꯥꯏꯗꯒꯤ ꯑꯩꯈꯣꯏꯅ ꯄꯦꯟꯕ ꯍꯥꯏꯕ ꯇꯥꯔꯒꯗꯤ ꯂꯩꯕ ꯃꯇꯝꯗ ꯃꯃꯜ ꯈꯔ ꯂꯧꯖꯈ꯭ꯔꯒꯁꯨ ꯂꯧꯖꯈ꯭ꯔꯤꯕ ꯄꯩꯁꯥꯗꯨꯅ ꯑꯩꯈꯣꯏꯒꯤ ꯄꯨꯟꯁꯤꯗ ꯑꯩꯈꯣꯏꯒꯤ ꯃꯤꯠꯇ ꯑꯩꯈꯣꯏꯒꯤ ꯍꯛꯆꯥꯡꯗ ꯂꯥꯏꯔꯤꯛꯇꯒꯤ ꯄꯥꯕ ꯍꯥꯏꯕꯁꯤꯅ ꯁꯣꯛꯍꯟꯗꯦ ꯑꯗꯨꯕꯨ ꯑꯦꯂꯦꯛꯇ꯭ꯔꯣꯅꯤꯀ ꯚꯥꯔꯖꯟ ꯑꯁꯤꯗꯤ ꯑꯌꯥꯝꯕꯅ ꯃꯤꯠꯇ ꯁꯣꯛꯍꯟꯂꯦ ꯍꯥꯏꯕꯁꯤ ꯁꯤ ꯑꯃꯅ ꯑꯩꯗꯤ ꯑꯩꯒꯤ ꯑꯣꯏꯅꯗꯤ ꯂꯥꯏꯔꯤꯛ ꯆꯦꯒꯤ ꯂꯥꯏꯔꯤꯛꯁꯦ ꯑꯣꯏꯅ ꯄꯥꯝꯖꯩ ꯑꯦꯂꯦꯛꯇ꯭ꯔꯣꯅꯤꯀ ꯚꯥꯔꯖꯟꯒꯤ ꯕꯨꯛꯁ ꯄꯥꯝꯖꯗꯦ ꯑꯗꯨꯒ ꯑꯩ ꯑꯣꯗꯤꯌꯣ ꯕꯨꯛꯁꯁꯤꯡ ꯇꯥꯈ꯭ꯔꯦ ꯑꯣꯗꯤꯌꯣ ꯕꯨꯛ ꯇꯥꯕ ꯃꯇꯝꯗ ꯌꯥꯝꯅ ꯅꯨꯡꯉꯥꯏ ꯆꯨꯝꯅ ꯑꯩꯅ ꯄꯥꯝꯖꯕ ꯑꯣꯗꯤꯌꯣ ꯕꯨꯛ ꯀꯌꯥ ꯌꯥꯎꯈ꯭ꯔꯦ ꯑꯗꯨꯕꯨ ꯃꯃꯤꯡꯗꯤ ꯄꯜꯂꯔꯣꯏ ꯌꯥꯝꯅ ꯐꯖꯩ ꯇꯥꯕꯗ ꯅꯨꯡꯉꯥꯏ ꯑꯣꯗꯤꯌꯣ ꯕꯨꯛ ꯇꯥꯕ ꯃꯇꯝꯗ ꯑꯩꯈꯣꯏꯅ ꯈ꯭ꯋꯥꯏꯗꯒꯤ ꯏꯟꯇꯔꯦꯁꯇꯤꯡ ꯑꯣꯏꯔꯤꯁꯦ ꯀꯔꯤꯅꯣ ꯍꯥꯏꯕ ꯇꯥꯔꯗꯤ ꯑꯩꯈꯣꯏꯅ ꯋꯥꯔꯤ ꯂꯤꯔꯤꯕ ꯑꯣꯗꯤꯌꯣ ꯕꯨꯛꯇꯨꯕꯨ ꯁꯟꯗꯣꯛꯅ ꯇꯥꯛꯏꯕ ꯃꯍꯥꯛꯀꯤ ꯄꯨꯛꯅꯤꯡ ꯌꯥꯝꯅ ꯆꯤꯡꯁꯤꯟꯕ ꯋꯍꯩꯁꯤꯡ ꯑꯗꯨ ꯇꯥꯕꯗ ꯌꯥꯝꯅ ꯅꯨꯡꯉꯥꯏ